ꯁꯥꯟꯅ ꯈꯣꯠꯅꯕ ꯃꯇꯝꯗ ꯑꯩꯈꯣꯏꯅ ꯃꯄꯥꯟꯂꯣꯝꯗ ꯆꯠꯂꯒ ꯏꯁꯄꯣꯔꯠꯒꯨꯝꯕ ꯐꯨꯠꯕꯣꯜꯒꯨꯝꯕ ꯑꯩꯈꯣꯏꯅ ꯁꯥꯟꯅꯕ ꯃꯇꯝꯗ ꯑꯩꯈꯣꯏꯅ ꯃꯄꯥꯟꯂꯝꯗ ꯆꯠꯂꯒ ꯑꯩꯈꯣꯏꯒꯤ ꯐ꯭ꯔꯦꯟ ꯁꯔꯀꯜ ꯃꯌꯥꯝ ꯆꯠꯇꯨꯅ ꯐꯨꯠꯕꯣꯜ ꯁꯥꯟꯅꯔꯒ ꯑꯩꯈꯣꯏꯒꯤ ꯄ꯭ꯔꯦꯛꯇꯤꯁ ꯇꯧꯕ ꯃꯇꯝꯗꯁꯨ ꯐꯖꯅ ꯄ꯭ꯔꯦꯛꯇꯤꯁ ꯇꯧꯔꯒ ꯐꯨꯠꯕꯣꯜꯗꯣ ꯐꯖꯅ ꯑꯩꯈꯣꯏ ꯁꯥꯟꯅꯈꯤ ꯃꯣꯔꯅꯤꯡꯗꯁꯨ ꯑꯩꯈꯣꯏ ꯐꯨꯠꯕꯣꯜ ꯄ꯭ꯔꯦꯛꯇꯤꯁ ꯇꯧꯏ ꯑꯐꯇꯔꯅꯨꯟ ꯅꯥꯏꯠꯇꯁꯨ ꯑꯩꯈꯣꯏ ꯐꯨꯠꯕꯣꯜ ꯑꯗꯨꯝ ꯄ꯭ꯔꯦꯛꯇꯤꯁ ꯇꯧꯔꯒ ꯂꯥꯛꯄ ꯃꯇꯝꯗ ꯑꯩꯈꯣꯏꯅ ꯅꯣꯡꯃ ꯐꯨꯠꯕꯣꯜ ꯃꯦꯠꯁ ꯑꯃ ꯇꯣꯔꯅꯥꯃꯦꯟ ꯃꯇꯝꯗ ꯑꯩꯈꯣꯏ ꯐꯨꯠꯕꯣꯜ ꯇꯤꯝ ꯑꯃꯅ ꯒ꯭ꯔꯨꯞ ꯑꯃ ꯁꯦꯝꯃꯒ ꯑꯩꯈꯣꯏ ꯐꯨꯠꯕꯣꯜ ꯃꯦꯠꯁ ꯑꯃꯗ ꯄꯥꯡꯊꯣꯛꯈꯤ ꯑꯗꯨ ꯃꯇꯝꯗ ꯐꯨꯠꯕꯣꯜ ꯁꯥꯟꯅꯔꯕ ꯃꯇꯨꯡꯗ ꯃꯦꯠꯁ ꯂꯣꯏꯈꯤꯕ ꯃꯇꯨꯡꯗ ꯑꯩꯈꯣꯏ ꯔꯤꯐ꯭ꯔꯦꯁꯃꯦꯟ ꯈꯔ ꯐꯪꯏ ꯔꯤꯐ꯭ꯔꯦꯁꯃꯦꯟ ꯃꯇꯝ ꯂꯣꯏꯔꯒ ꯑꯩꯈꯣꯏꯅ ꯉꯥꯇꯪ ꯔꯦꯁ ꯇꯧꯔꯒ ꯑꯃꯨꯛꯀ ꯑꯩꯈꯣꯏꯁꯦ ꯑꯩꯈꯣꯏ ꯐꯨꯠꯕꯣꯜ ꯇꯤꯝ ꯃꯌꯥꯝꯒ ꯑꯩꯈꯣꯏ ꯄꯨꯟꯗꯨꯅ ꯑꯩꯈꯣꯏ ꯐꯨꯠꯕꯣꯜ ꯑꯃꯨꯛ ꯁꯥꯟꯅꯈꯤ ꯇꯤꯝ ꯑꯃꯒ ꯇꯤꯝ ꯑꯃꯒ ꯁꯥꯟꯅꯕ ꯂꯣꯏꯔ ꯃꯇꯨꯡꯗ ꯁꯔꯀꯥꯔꯒꯤ ꯃꯤꯁꯤꯡ ꯂꯥꯛꯇꯨꯅ

ꯀꯦꯛꯒꯨꯝꯕ ꯑꯩꯈꯣꯏ ꯑꯗꯨꯒꯨꯝꯕ ꯌꯥꯝꯅ ꯆꯥꯈꯤ ꯑꯩꯈꯣꯏꯒꯤ ꯗꯥꯏꯠꯇꯣ ꯆꯥꯔꯒ ꯑꯩꯈꯣꯏ ꯏꯁꯥ ꯀꯟꯈꯠꯂꯤ ꯑꯗꯨ ꯗꯥꯏꯠ ꯆꯥꯔ ꯃꯇꯝꯗ ꯑꯩꯈꯣꯏ ꯐꯖꯅ ꯐꯨꯠꯕꯣꯜꯗꯣ ꯁꯥꯟꯅꯈꯤꯕ ꯉꯝꯈꯤ ꯑꯩꯈꯣꯏꯅ ꯏꯁꯄꯣꯔꯠꯒꯨꯝꯕ ꯄꯥꯝꯈꯤꯕꯁꯤ ꯌꯥꯝꯅ ꯑꯩꯈꯣꯏꯒꯤ ꯅꯨꯡꯉꯥꯏꯖꯕ ꯑꯣꯏ ꯑꯩꯈꯣꯏꯅ ꯐꯨꯠꯕꯣꯜ ꯁꯥꯟꯅꯕ ꯃꯇꯝꯗ ꯑꯩꯈꯣꯏ ꯌꯥꯝꯅ ꯅꯨꯡꯉꯥꯏꯖꯕ ꯑꯃ ꯄꯣꯛꯏ ꯏꯁꯥꯗ